ꯍꯜꯂꯣ ꯀꯀꯥ ꯑꯩ ꯒꯪꯒꯥꯅꯦ ꯉꯁꯥꯏ ꯇꯦꯛꯁꯤ ꯑꯃ ꯏꯝꯐꯥꯜ ꯆꯠꯄꯒꯤ ꯀꯧꯖꯈꯤꯕꯗꯨ ꯌꯧꯔꯛꯇꯕ ꯍꯧꯖꯤꯛ ꯑꯩ ꯀꯛꯆꯤꯡ ꯀꯩꯊꯦꯜꯗ ꯏꯔꯥꯕꯣꯠ ꯄꯥꯔꯛꯇ ꯂꯩꯔꯝꯕꯅꯦ ꯑꯗꯣ ꯌꯨꯝꯗ ꯄꯣꯠ ꯑꯃ ꯀꯥꯎꯔꯝꯃꯦꯗꯅ ꯑꯩꯗꯣ ꯄꯣꯠꯇꯨ ꯄꯨꯗꯕ ꯌꯥꯗꯕ ꯑꯣꯏꯔꯝꯃꯦ ꯑꯗꯨꯅ ꯑꯩ ꯌꯨꯝꯗ ꯆꯪꯂꯨꯔꯤꯅꯤ ꯄꯣꯠ ꯂꯧꯕ ꯀꯀꯥꯅ ꯍꯥꯜꯂꯒꯗꯤ ꯑꯩꯈꯣꯏꯒꯤ ꯔꯣꯝꯗ ꯄꯨꯡ ꯄꯔꯦꯡ ꯃꯆꯤꯟꯗ ꯑꯣꯏꯅ ꯂꯥꯛꯄꯤꯔꯣ